ꯍꯜꯂꯣ ꯚꯥꯏ ꯑꯣ ꯀꯝꯗꯧꯔꯤꯒꯦ ꯅꯨꯡꯉꯥꯏꯔꯤꯕ꯭ꯔꯣ ꯅꯨꯡꯉꯥꯏꯔꯤꯌꯦ ꯑꯗꯣ ꯅꯪꯗꯤ ꯅꯍꯥꯟꯒꯩ ꯐꯣꯟꯁꯨ ꯇꯧꯔꯛꯇ꯭ꯔꯦ ꯑꯗꯩ ꯑꯃꯁꯨ ꯇꯧꯔꯛꯇ꯭ꯔꯦ ꯏ ꯄꯥꯎꯁꯨ ꯇꯥꯗꯦ ꯑꯩꯈꯣꯏꯗꯁꯨ ꯂꯥꯛꯇ꯭ꯔꯦ ꯑꯗꯣ ꯎꯟꯅꯗ ꯀꯨꯏꯔꯕꯅꯤꯅ ꯑꯩ ꯂꯥꯛꯀꯦ ꯅꯣꯏ ꯀꯛꯆꯤꯡꯗꯨꯕꯨ ꯀꯩꯀꯩ ꯁꯤꯟꯃꯥ ꯀꯥꯞꯄꯤꯒꯦ ꯑꯖꯥꯠ ꯍꯣꯜꯗꯨꯕꯣ ꯑꯗꯨꯅꯤꯅꯦ ꯍꯧꯖꯤꯛ ꯌꯦꯡꯅꯤꯡꯕꯅꯤꯅꯦ ꯑꯗꯣ ꯂꯥꯛꯇ ꯀꯨꯏꯔꯕꯅꯤꯅ ꯂꯥꯛꯑꯒ ꯅꯣꯏꯗꯁꯨ ꯆꯪꯉꯒꯁꯨ ꯆꯥꯛꯁꯨ ꯆꯥꯊꯣꯛꯀꯅꯤ ꯑꯃꯁꯨ ꯀꯩꯅꯣ ꯇꯧꯒꯅꯤ ꯑꯋꯥ ꯅꯨꯡꯉꯥꯏ ꯋꯥꯔꯤ ꯈꯔ ꯁꯥꯟꯅꯅꯤ ꯑ ꯑꯗꯨ ꯁꯤꯅꯦꯃꯥꯁꯤꯕꯨ ꯄꯨꯡ ꯀꯌꯥꯗꯒꯤ ꯐꯥꯔꯁ ꯁꯣꯁꯤꯕꯨ ꯀꯥꯞꯀꯦ ꯇꯔꯥꯃꯥꯊꯣꯏ

ꯑꯣ ꯑꯗꯒꯤ ꯀꯩꯅꯣꯗꯨꯗꯤ ꯐꯥꯔꯁ ꯁꯣꯁꯤꯅ ꯇꯔꯥꯃꯥꯊꯣꯏ ꯑꯗꯨꯗꯤ ꯑꯣ ꯍꯣꯏ ꯍꯣꯏ ꯑꯗꯨ ꯇꯔꯥꯃꯥꯊꯣꯏ ꯑꯣꯏ ꯇꯥꯔꯗꯤ ꯇꯔꯥꯃꯥꯊꯣꯏ ꯅꯪꯅꯕ ꯂꯥꯛꯑꯕ ꯑꯗꯣ ꯅꯣꯏꯗ ꯑ ꯅꯣꯏꯗ ꯆꯥꯛ ꯆꯥꯊꯣꯛꯑꯒ ꯁꯤꯅꯦꯃꯥ ꯌꯦꯡꯕ ꯑꯗꯨꯝ ꯆꯠꯃꯤꯟꯅ ꯌꯥꯔꯦꯅꯦ ꯑ ꯑꯗꯨꯒ ꯁꯤꯟꯃꯥ ꯌꯦꯡꯉꯨꯔꯒ ꯑꯃꯨꯛ ꯎꯅꯗꯩ ꯊꯣꯛꯂꯛꯑꯒ ꯅꯣꯏ ꯀꯛꯆꯤꯡꯒꯤ ꯒꯥꯔꯗꯦꯟ ꯀꯥꯏꯅꯒ ꯑꯃꯨꯛ ꯂꯩꯕꯗꯨꯗꯤ ꯀꯌꯥꯝ ꯂꯥꯞꯄꯤꯒꯦ ꯅꯣꯏ ꯑꯗꯨꯗꯒꯤ ꯑꯣ ꯑꯣ ꯑꯗꯨ ꯆꯤꯡꯈꯣꯡꯕ ꯑꯣꯛꯇꯣ ꯆꯪꯕꯕꯨꯗꯤ ꯅꯪꯒꯤ ꯒꯥꯔꯤ ꯃꯆꯥꯗ ꯀꯣꯛ ꯆꯠꯂ ꯂꯣꯏꯔꯦ ꯀꯩꯗꯧꯔꯒꯦ ꯅꯪꯅ ꯊꯥꯎ ꯄꯥꯝꯃꯨꯔꯤꯔꯣ ꯑ ꯑ ꯑꯗꯨꯗ ꯆꯠꯁꯦ ꯁꯤꯅꯤꯃꯦꯗꯨ ꯍꯥꯟꯅ ꯌꯦꯡꯊꯣꯛꯑꯁꯤ ꯑꯗꯩ ꯁꯤꯅꯦꯃꯥꯗꯣ ꯍꯥꯟꯅ ꯌꯦꯡꯊꯣꯛꯑꯒ ꯉꯥꯏꯍꯥꯛꯇꯪ ꯅꯣꯏꯒꯤ ꯕꯖꯥꯔ ꯃꯅꯨꯡ ꯆꯪꯉꯒ ꯑꯗꯨꯒ ꯒꯥꯔꯗꯦꯟꯁꯤꯗ ꯑꯃꯨꯛ ꯆꯪꯉꯨꯔꯁꯤ ꯑꯗꯒꯤ ꯒꯥꯔꯗꯦꯟ ꯅꯠꯇꯕꯗꯤ ꯑꯇꯩ ꯑꯇꯩ ꯀꯔꯤ ꯀꯔꯤ ꯂꯩ ꯅꯣꯏꯒꯤ ꯀꯣꯏꯕ ꯌꯥꯕ ꯃꯐꯝꯁꯦ

ꯑꯣ ꯑꯣ ꯑꯗꯨꯕꯨ ꯑꯗꯣ ꯑꯩꯈꯣꯏ ꯏꯃꯥꯟꯅꯕ ꯑꯇꯩ ꯑꯗꯒꯤ ꯀꯩꯅꯣꯍꯣꯏ ꯂꯣꯀꯦꯟꯗ꯭ꯔꯣ ꯍꯣꯏ ꯆꯥꯎꯕꯍꯣꯏ ꯃꯣꯏꯁꯤꯕꯨ ꯎꯅꯗꯕꯁꯨ ꯀꯨꯏꯔꯦ ꯑꯗꯣ ꯚꯥꯏꯅ ꯍꯧꯖꯤꯛ ꯐꯣꯟ ꯇꯧꯁꯤꯟꯒꯦꯔ ꯑꯩꯅ ꯍꯧꯖꯤꯛ ꯇꯧꯁꯤꯜꯂꯣ ꯍꯥꯏꯕ꯭ꯔ ꯑꯗꯨ ꯃꯣꯏꯒꯤ ꯏꯃꯥꯟꯅꯕꯈꯩꯗꯨꯁꯨ ꯍꯥꯏꯁꯤꯔꯣ ꯏꯃꯥꯟꯅꯕ ꯑꯍꯨꯝ ꯃꯔꯤꯗꯨꯕꯨ ꯍꯥꯏꯁꯤꯔꯣ ꯑꯣ ꯑꯗꯨ ꯏꯃꯥꯟꯅꯕꯈꯩꯗꯨꯁꯨ ꯍꯥꯏꯔꯣꯅꯦ ꯃꯣꯏ ꯃꯣꯏꯁꯨ ꯌꯥꯎꯍꯟꯁꯤꯅꯦ ꯑꯗꯨ ꯌꯥꯎꯍꯟꯕ ꯑꯗꯣ ꯑꯣ ꯑꯗꯨ ꯃꯣꯏ ꯌꯥꯎꯍꯟꯕ ꯍꯥꯏꯗꯤ ꯃꯣꯏꯗꯨ ꯑꯁ ꯃꯣꯏꯗꯨ ꯍꯥꯏꯗꯤ ꯆꯥꯛꯇꯤ ꯑꯦꯔꯦꯟꯁ ꯇꯧꯒꯗ꯭ꯔꯣ ꯑꯩꯈꯣꯏꯒꯩꯁꯤꯕꯣ ꯑꯝꯇꯪ ꯆꯥꯃꯤꯟꯅꯕ ꯌꯥꯕꯖꯥꯠꯅꯤꯅꯦ ꯑꯩꯈꯣꯏ ꯄꯨꯟꯅ ꯑꯣ ꯑꯗꯨꯗꯤ ꯑꯣ ꯑꯗꯨꯗꯤ ꯚꯥꯏꯅ ꯁꯤꯜꯂꯝꯃꯣꯅꯦ ꯑꯗꯨꯗꯤ ꯆꯥꯛ ꯃꯣꯏ ꯑꯍꯨꯝꯗꯨꯒ ꯍꯥꯏꯔꯣ ꯑꯗꯩ ꯆꯥꯎꯕꯁꯨ ꯂꯣꯀꯦꯟꯁꯨ ꯅꯣꯏ ꯇꯣꯝꯕꯁꯨ ꯍꯥꯏꯔꯣ ꯑꯗꯨꯒ ꯗꯦꯠ ꯇ꯭ꯋꯦꯟꯇꯤꯊ꯭ꯔꯤꯗ ꯀꯩꯅꯣꯗꯒꯤꯗꯨ ꯂꯥꯛꯑꯅꯤ ꯚꯥꯏ ꯑꯃ ꯂꯥꯛꯑꯅꯤ ꯑꯗꯨꯗꯨꯅ ꯃꯥ ꯂꯥꯛꯀꯗꯣꯏꯅꯤ ꯑꯩꯈꯣꯏꯅꯤ ꯄꯨꯜꯂꯁꯤ ꯑꯗꯨꯒ ꯆꯥꯛ ꯇꯣꯛꯑꯒ ꯁꯤꯟꯃꯥ ꯑꯖꯥꯠ ꯍꯣꯜꯗ ꯁꯤꯟꯃꯥ ꯍꯣꯜꯁꯤ ꯌꯦꯡꯉꯒ ꯑꯗꯨꯒ ꯒꯥꯔꯗꯦꯟꯁꯨ ꯆꯠꯁꯤ ꯈꯣꯠꯁꯤ ꯍꯥꯏꯔꯛꯑꯦꯅ ꯑꯗꯨꯃꯥꯏꯅ ꯍꯥꯏꯔꯣ ꯃꯣꯏꯗ ꯑ ꯑꯗꯨꯒ ꯍꯦꯛ ꯑ ꯑꯗꯨ ꯆꯠꯃꯤꯟꯅꯔꯁꯤꯅ ꯑꯣ ꯑꯗꯣ ꯑꯩꯈꯣꯏ ꯐꯦꯃꯤꯂꯤꯒꯩꯗꯣ ꯂꯣꯏ ꯌꯥꯎꯍꯟꯒꯗ꯭ꯔꯣ ꯂꯣꯏ ꯌꯥꯎꯍꯟꯁꯤ ꯍꯥꯏꯕ꯭ꯔꯣ ꯑꯣ ꯑꯗꯨꯅꯤꯅꯦ ꯑꯗꯨꯗꯤ ꯒꯥꯔꯤ ꯑꯃ ꯋꯥꯏꯕ ꯇꯥꯔꯦꯅꯦ ꯑꯗꯨꯗꯤ ꯎꯝ ꯑꯣ ꯑꯗꯨꯗꯤ ꯕꯥꯏꯅꯁꯨ ꯍꯦꯛ ꯍꯥꯏꯈ꯭ꯔꯣ ꯍꯥꯏꯗꯤ ꯃꯣꯏꯁꯨ ꯂꯣꯏꯅꯃꯛ ꯄꯨꯂꯞ ꯁꯛꯈꯪ ꯃꯥꯏꯈꯪꯅꯕ ꯑꯣꯏꯅ ꯄꯨꯂꯞ ꯑꯗꯣ ꯍꯦꯛ ꯍꯥꯏꯔꯣ ꯑꯗꯨꯗꯤ ꯃꯣꯏ ꯃꯣꯏꯒꯤꯁꯨ ꯂꯣꯏꯅꯃꯛ ꯀꯔꯤ ꯃꯣꯏ ꯀꯩꯅꯣꯒꯩꯁꯨ ꯂꯣꯏ ꯍꯥꯏꯔꯣꯅ ꯑꯗꯨꯃꯥꯏꯅ ꯍꯦꯛ ꯑꯗꯨꯝ ꯍꯥꯏꯔꯣ ꯑꯣ ꯍꯣ ꯍꯣ ꯐꯔꯦ ꯐꯔꯦ ꯑꯗꯨꯗꯤ ꯑꯩ ꯂꯥꯛꯑꯝꯗꯥꯏꯗ ꯐꯣꯟ ꯇꯧꯔꯒꯦ ꯃꯣꯏꯁꯨ ꯍꯥꯏꯈ꯭ꯔꯣꯀꯣ ꯑꯗꯨꯗꯤ ꯑꯪ ꯍꯣ ꯍꯣ ꯍꯣ ꯐꯔꯦ ꯐꯔꯦ ꯑꯗꯣ ꯊꯝꯃꯣ ꯊꯝꯃꯣ ꯎꯝ